ꯑꯩꯍꯥꯛ ꯅꯨꯡꯇꯤ ꯈꯨꯗꯤꯡꯒꯤ ꯅꯨꯃꯤꯗꯥꯡꯋꯥꯏꯔꯝꯗ ꯂꯝꯖꯦꯜ ꯆꯦꯜꯂꯤ ꯑꯩꯍꯥꯛꯅ ꯂꯝꯖꯦꯜ ꯆꯦꯟꯕꯒꯤ ꯃꯇꯝ ꯑꯁꯤꯗꯤ ꯃꯤꯅꯠ ꯇꯔꯥ ꯈꯛꯇꯅꯦꯕ ꯂꯝꯖꯦꯜ ꯆꯦꯟꯕꯁꯤꯅ ꯑꯩꯉꯣꯟꯗ ꯂꯝꯖꯦꯜ ꯆꯦꯟꯕꯒꯤ ꯋꯥꯈꯜꯂꯣꯟ ꯑꯃ ꯐꯥꯎꯍꯜꯂꯤꯕꯁꯤ ꯀꯩꯒꯤꯅꯣ ꯍꯥꯏꯔꯀꯥꯟꯗ ꯑꯩꯍꯥꯛ ꯑꯐꯥꯎꯕ ꯁꯥꯟꯅꯔꯣꯏ ꯑꯃ ꯑꯣꯏꯕ ꯉꯝꯅꯕꯒꯤꯗꯃꯛꯇ ꯅꯣꯡꯃꯒꯤ ꯆꯥꯡ ꯅꯥꯏ ꯅꯥꯏꯅ ꯂꯦꯝꯖꯦꯜ ꯑꯁꯤ ꯆꯦꯟꯖꯕꯅꯤ